ꯍꯜꯂꯣ ꯇꯥꯔꯥꯕꯣ ꯑꯩ ꯇꯥꯗꯦ ꯀꯃꯥꯏꯅ ꯇꯧꯔꯤꯅꯣ

ꯍꯜꯂꯣ ꯑꯩ ꯇꯥꯗꯤꯌꯦ ꯁꯤꯕꯣ ꯍꯜꯂꯣ ꯇꯥꯗꯤꯌꯦ ꯄꯣꯠ ꯈꯤꯇ ꯂꯧꯒꯦ ꯇꯧꯕꯅꯦ ꯇꯥꯔꯦ ꯇꯥꯔꯦ ꯇꯥꯔꯦ ꯌꯥꯔꯦ ꯌꯥꯔꯦ ꯎꯝ

ꯐꯤ ꯈꯤꯇ ꯂꯧꯒꯦ ꯃꯃꯜ ꯀꯌꯥ ꯀꯌꯥ ꯄꯤꯒꯦꯃꯤ ꯑꯣ ꯑꯗꯨꯗꯤ ꯐꯤꯗꯣ ꯑꯣꯗꯔ ꯇꯧꯔꯛꯂꯒꯦ ꯐꯤꯗꯣ ꯑꯣꯗꯔ ꯇꯧꯔꯛꯂꯒꯦ ꯐꯤ ꯁꯥꯜꯒꯗꯨ ꯀꯌꯥ ꯀꯌꯥ ꯀꯃꯥꯏꯅ ꯇꯧꯒꯦ ꯍꯥ ꯐꯤ ꯁꯥꯜꯗꯨ ꯀꯌꯥ ꯀꯌꯥ ꯄꯤꯒꯦ ꯑꯥ ꯐꯤ ꯃꯌꯥꯝ ꯂꯧꯗꯣꯏꯅꯤ ꯀꯩꯅꯣ ꯑꯥ ꯐꯤ ꯃꯌꯥꯝ ꯂꯧꯗꯣꯏꯅꯤ ꯎꯝ ꯑꯥ ꯃꯌꯥꯝ ꯂꯧꯗꯣꯏꯅꯤ ꯑꯗꯣꯏꯁꯨ ꯃꯌꯥꯝ ꯂꯧꯗꯣꯏꯅꯤꯅ ꯑꯍꯣꯡꯕ ꯃꯃꯜꯗ ꯄꯤꯔꯛꯎ ꯍꯥꯏꯕ ꯌꯥꯅꯤ ꯌꯦꯡꯕꯕꯨꯗꯤ ꯂꯥꯛꯇꯕꯅꯤ ꯑꯗꯣ ꯑꯍꯣꯡꯕ ꯃꯃꯜꯗ ꯄꯤꯔꯣꯏꯗꯣꯏꯗꯤ ꯂꯥꯛꯂꯣꯏꯗꯣꯏꯕ ꯑꯇꯣꯞꯄ ꯗꯨꯀꯥꯟ ꯌꯦꯡꯗꯣꯏꯕ ꯃꯥꯟꯅꯦ ꯑꯩꯈꯣꯏꯁꯨ ꯈꯔ ꯀꯥꯟꯅꯅꯕ ꯇꯧꯗ꯭ꯔꯗꯤ ꯎꯝ ꯑꯗꯨ ꯌꯦꯡꯅꯔꯁꯤꯀꯣ ꯑꯗꯨꯗꯤ ꯑꯗꯣ ꯁꯥꯜꯗꯣ ꯍꯥꯟꯅ ꯂꯧꯔꯒꯦ ꯁꯥꯜꯗꯨ ꯃꯃꯜ ꯀꯌꯥ ꯂꯩꯒꯦ ꯁꯦꯠꯇ

ꯍꯣꯏ ꯅꯍꯥꯟꯃꯨꯛ ꯑꯩꯈꯣꯏ ꯂꯧꯕꯗꯤ ꯆꯥꯇ꯭ꯔꯦꯠ ꯆꯅꯤꯄꯥꯜ ꯄꯤꯕꯅꯦ ꯑꯗꯣ ꯈꯔ ꯇꯥꯔꯛꯑꯣꯅꯦꯀꯣ ꯑꯗꯨꯗꯤ ꯎꯝ ꯇꯥꯗꯗꯤ ꯂꯧꯔꯣꯏꯗꯣꯏꯅꯤꯀꯣ ꯃꯇꯨꯡꯗꯗꯤ ꯍꯦꯛ ꯍꯣꯡꯂꯤꯒꯩ ꯅꯣꯏꯗ ꯑꯗꯨꯝ ꯂꯧꯗꯣꯔꯤꯕꯅꯤ ꯍꯦꯛ ꯇꯥꯡꯂꯕ ꯇꯣꯛꯑꯦ ꯂꯧꯔꯔꯣꯏ ꯑꯇꯣꯞꯄ ꯑꯃ ꯁꯤꯜꯂꯅꯤ ꯍꯣꯡꯂꯗꯤꯅꯦ ꯅꯪꯉꯣꯟꯗꯒꯤ ꯑꯗꯨꯝ ꯂꯧꯒꯦ ꯍꯥꯏꯕ ꯑꯗꯨꯗꯤ ꯁꯥꯜ ꯈꯛꯇꯪ ꯑꯣꯏꯔꯔꯣꯏꯒꯦ ꯍꯣꯡꯅ ꯄꯤꯅꯤ ꯍꯥꯏꯔꯕꯅꯤꯅ ꯈꯔ ꯌꯥꯝ ꯂꯧꯔꯒꯦ ꯏꯟꯅꯐꯤ ꯈꯔ ꯑꯃꯁꯨ ꯌꯥꯎꯍꯜꯂꯛꯂꯒꯦ ꯑꯗꯒꯤ ꯑꯣꯗꯔ ꯏꯁꯤꯜꯂꯛꯇꯣꯏꯅꯤꯀꯣ ꯏꯟꯅꯐꯤ ꯈꯔ ꯑꯃ ꯌꯥꯎꯍꯜꯂꯒꯦ ꯁꯥꯜꯗꯨꯒ ꯐꯅꯦꯛ ꯐꯤꯔꯣꯜ ꯂꯣꯏ ꯐꯪꯅꯤꯀꯣ ꯑꯣ ꯑꯗꯨꯗꯤ ꯎꯝ ꯑꯣ ꯅꯨꯄꯥꯒꯤꯁꯨ ꯐꯔꯦꯅꯦ ꯑꯗꯨꯗꯤ ꯅꯨꯄꯥꯒꯤ ꯀꯨꯔꯇꯥꯒ ꯐꯪꯕ꯭ꯔꯥꯃꯤ ꯑꯣ ꯐꯤꯔꯣꯟ ꯖꯔꯁꯤꯒ ꯂꯣꯏ ꯐꯪꯉꯦ ꯑꯦ ꯑꯗꯨꯗꯤ ꯅꯪꯉꯣꯟꯗ ꯂꯣꯏ ꯂꯧꯇꯔꯦ ꯄꯨꯟꯅ ꯄꯨꯟꯅ ꯑꯗꯨꯝ ꯂꯧꯕꯅ ꯐꯔꯅꯦꯕꯀꯣ ꯗꯤꯂꯤꯕꯔꯤ ꯆꯥꯔꯖꯁꯨ ꯂꯧꯔꯣꯏ ꯍꯥꯏꯕꯅꯤꯅ ꯑꯥ ꯑꯣ ꯌꯥꯝ ꯂꯧꯗꯣꯏꯅꯤ ꯀꯩꯅꯣ ꯑꯗꯨꯗꯤ ꯂꯤꯁꯇ ꯏꯈꯠꯂꯛꯂꯒꯦ ꯑꯗꯨꯗꯤ ꯁꯥꯜꯗꯨꯗ ꯗꯔꯖꯟ ꯑꯃ ꯎꯝ

ꯑꯥ ꯂꯥꯛꯂꯗꯧꯅꯤ ꯍꯧꯖꯤꯛ ꯍꯦꯛꯇ ꯂꯥꯛꯂꯗꯧꯅꯤ ꯑꯍꯣꯡꯕ ꯃꯃꯜ ꯄꯤꯅꯤ ꯍꯥꯏꯔꯕꯅꯤꯅ ꯄꯣꯠꯇꯣ ꯌꯦꯡꯕ ꯂꯥꯛꯂꯗꯣꯏꯅꯤ ꯐꯔꯦ ꯑꯍꯣꯡꯕ ꯃꯃꯜ ꯄꯤꯗꯣꯏꯅꯤꯅ ꯈꯔ ꯊꯨꯅ ꯂꯥꯛꯍꯧꯗ꯭ꯔꯗꯤ ꯑꯃꯨꯛ ꯃꯤꯉꯣꯟꯗ ꯑꯃꯨꯛ ꯆꯥꯟꯁ ꯄꯤꯊꯣꯛꯈꯤꯅꯦꯕ ꯑꯩ ꯂꯥꯛꯍꯧꯗ꯭ꯔꯗꯤ ꯑꯥ

ꯑꯣ ꯑꯥ ꯐꯔꯦ ꯍꯣꯜꯁꯦꯜ ꯃꯃꯟꯗ ꯐꯪꯗꯣꯔꯤꯕꯅꯤꯅ ꯑꯩꯍꯥꯛꯅ ꯂꯤꯁꯇꯣ ꯏꯈꯠꯂꯒꯦ ꯁꯥꯜꯗꯣ ꯁꯦꯠ ꯑꯃ ꯍꯥꯏꯒꯔꯦ ꯀꯨꯔꯇꯥꯗꯨꯁꯨ ꯑꯗꯨꯝ ꯂꯧꯔꯒꯦ ꯁꯦꯠꯇ ꯑꯣꯏꯅ ꯑꯩꯈꯣꯏ ꯈꯥꯂꯤ ꯌꯣꯟꯕꯗ ꯈꯔ ꯌꯥꯝꯅ ꯇꯣꯡꯅꯕꯒꯤ ꯀꯥꯟꯅꯗ꯭ꯔꯗꯤ ꯀꯥꯟꯅꯗꯦꯕ ꯑꯥ ꯃꯥꯟꯅꯦ ꯍꯣꯔꯦꯟ ꯀꯩꯅꯣ ꯇꯧꯗ꯭ꯔꯥꯗꯤ ꯇꯣꯡꯗ꯭ꯔꯗꯤ ꯀꯔꯤ ꯀꯥꯟꯅꯗꯣꯏꯅꯣꯕꯀꯣ ꯎꯝ ꯑꯗꯨꯗꯤ ꯁꯥꯜꯗꯨꯅꯦ ꯑꯗꯒꯤ ꯀꯨꯔꯇꯥꯗꯨꯅꯦ ꯑꯗꯒꯤ ꯐꯅꯦꯛ ꯐꯤꯔꯣꯟ ꯈꯔ ꯑꯃ ꯗꯨꯀꯥꯟꯒꯤ ꯍꯥꯞꯄ ꯂꯧꯔꯅꯤ ꯑꯗꯨꯒ ꯑꯩꯅ ꯁꯥꯏꯗ ꯑꯃꯨꯛ ꯈꯨꯜꯂꯛꯇ ꯌꯣꯟꯗꯣꯔꯤꯕꯅꯤꯅ ꯆꯠꯄ ꯌꯣꯟꯗꯣꯔꯤꯕꯅꯦꯕ ꯎꯝ ꯑꯥ ꯃꯥꯟꯅꯤ ꯆꯨꯝꯃꯤ ꯃꯥꯟꯅꯦ ꯎꯝ ꯑꯗꯨꯅꯅꯦ ꯏꯃꯨꯡ ꯃꯅꯨꯡ ꯍꯧꯖꯤꯛ ꯑꯉꯥꯡꯒꯤ ꯀꯔꯤꯒꯤ ꯍꯨꯟꯗꯣꯏ ꯃꯌꯥꯝꯁꯦ ꯄꯩꯁꯥ ꯄꯩꯁꯥ ꯃꯊꯧ ꯉꯥꯛꯇꯅꯦ ꯎꯝ ꯎꯝ ꯌꯥꯗꯦ ꯎꯝ ꯑꯥ ꯂꯧꯗꯣꯏꯅꯤ ꯌꯥꯝ ꯂꯧꯗꯣꯏꯅꯤ ꯅꯨꯄꯥꯒꯤꯗꯁꯨ ꯑꯦ ꯀꯥꯡꯒꯜꯁꯨ ꯂꯩꯕ꯭ꯔꯣ ꯑꯗꯨꯗꯤ ꯑꯁ ꯐꯔꯦꯅꯦ ꯀꯥꯡꯒꯜꯗꯨꯁꯨ ꯑꯥ ꯀꯥꯡꯒꯜꯗꯨ ꯑꯣꯔꯦꯟꯖ ꯃꯆꯨꯒ ꯂꯩꯕ꯭ꯔꯣꯃꯤ ꯑꯣꯔꯦꯟꯖ ꯂꯩꯔꯦ ꯑꯣ ꯑꯗꯨꯗꯤ ꯑꯉꯥꯡꯕ ꯃꯆꯨꯗꯤ ꯂꯩꯕ꯭ꯔꯥ ꯂꯩꯌꯦ ꯕ꯭ꯂꯨꯗꯤ ꯑꯦ ꯑꯗꯨꯗꯨꯒ ꯄꯨꯟꯅ ꯂꯧꯔꯒꯦ ꯑꯥ ꯑꯥ ꯇꯣꯉꯥꯟ ꯇꯣꯉꯥꯟꯅ ꯂꯧꯔꯒꯦ ꯑꯗꯨꯗꯤ ꯃꯔꯤ ꯃꯉꯥ ꯑꯃꯒ ꯂꯧꯔꯒꯦ ꯎꯝ

ꯌꯥꯔꯦꯅꯦ ꯃꯣꯝꯄꯥꯛ ꯐꯤꯗꯛ ꯃꯣꯝꯄꯥꯛꯇꯤ ꯌꯣꯟꯅꯕ ꯅꯠꯇꯦ ꯑꯩꯈꯣꯏꯒꯤ ꯊꯥꯅꯕ ꯑꯃꯇ ꯍꯦꯛ ꯂꯩꯇ꯭ꯔꯕꯅꯦ ꯑꯥ

ꯑꯗꯣ ꯕꯦꯗ ꯁꯤꯠꯇꯤ ꯃꯣꯝꯄꯥꯛ ꯂꯧꯔꯗꯤ ꯕꯦꯗ ꯁꯤꯠꯇꯤ ꯌꯥꯎꯕ꯭ꯔꯃꯤ ꯐꯪꯕ꯭ꯔꯕ ꯑꯥ ꯃꯣꯝꯄꯥꯛ ꯐꯤꯗꯛ ꯃꯣꯝꯄꯥꯛ ꯐꯤꯗꯛꯁꯨ ꯂꯧꯗꯣꯏꯅꯤ ꯀꯩꯅꯣ ꯀꯃꯥꯏꯅ ꯐ꯭ꯔꯤꯗ ꯂꯧꯗꯣꯏꯅꯣ ꯅꯪ ꯄꯣꯠ ꯌꯣꯜꯂ ꯑꯩ ꯐ꯭ꯔꯤꯗ ꯂꯧꯊꯣꯛꯂꯗꯤ ꯅꯪ ꯑꯗꯨꯗꯤ ꯃꯌꯥꯝ ꯂꯧꯔꯕꯅꯤꯅ ꯍꯣꯔꯦꯟ ꯈꯔ ꯍꯥꯞꯇꯕꯅꯤꯀꯣ ꯑꯩ ꯁꯤꯖꯤꯟꯅꯅꯕ ꯎꯝ ꯗꯤꯁꯀꯥꯎꯟ ꯃꯊꯛꯇꯨꯗ

ꯑꯦ ꯂꯧꯅꯤ ꯍꯥꯏꯔꯗꯤ ꯂꯧꯗꯣꯏꯅꯤ ꯀꯩꯅꯣ ꯃꯤ ꯑꯄꯥꯝꯕ ꯄꯣꯠ ꯂꯧꯅꯤꯡꯂ ꯉꯥꯏ ꯂꯩꯔꯕꯣꯕꯨ ꯀꯩꯅꯣꯅꯦ ꯄꯣꯠ ꯂꯩꯇꯗꯅ ꯁꯤꯗꯩꯗ ꯀꯩꯅꯣ ꯇꯧꯗꯅ ꯂꯩꯔꯦ ꯑꯗꯨ ꯑꯣꯗꯔ ꯇꯧꯔꯗꯤ ꯂꯧ ꯂꯥꯛꯇꯕꯅꯤ ꯀꯩꯅꯣ ꯑꯥ ꯑꯃꯠꯇ ꯌꯣꯟꯅꯤꯡꯉꯥꯏ ꯂꯩꯇ꯭ꯔꯦ ꯑꯩꯗꯣ ꯁꯤꯖꯤꯟꯅꯅꯕ ꯏꯃꯨꯡ ꯁꯤꯖꯤꯟꯅꯅꯕ ꯅꯪꯉꯣꯟꯗꯒꯤ ꯂꯧꯔꯒ ꯑꯃꯨꯛ ꯑꯩꯅ ꯑꯃꯨꯛ ꯀꯩꯅꯣ ꯇꯧꯗꯣꯔꯤꯕꯅꯤ ꯅꯪꯉꯣꯟꯗꯒꯤ ꯈꯔ ꯑꯃꯨꯛ ꯄꯤꯔꯛꯑꯦ ꯑꯩꯉꯣꯟꯗ ꯈꯔ ꯁꯤꯖꯤꯟꯅꯕ ꯅꯨꯡꯉꯥꯏꯗꯣꯏꯅꯤ ꯑꯣ ꯑꯗꯨꯗꯤ ꯑꯦ ꯁꯤꯅꯕꯨ ꯀꯣꯝꯃꯦꯅꯦ ꯑꯗꯨꯗꯤ ꯌꯥꯏ ꯑꯣ ꯑꯗꯨꯗꯤ ꯈꯔ ꯁꯣꯇꯣꯛ ꯁꯣꯠꯆꯤꯟ ꯇꯧꯇꯕꯅꯤꯅꯦ ꯌꯥꯏ ꯎꯝ ꯃꯥꯟꯅꯦ ꯑꯗꯨ ꯄꯥꯡꯗ ꯌꯥꯄꯣꯠꯇꯦ ꯅꯠꯇ꯭ꯔꯥ ꯑꯇꯩꯕꯒ ꯑꯌꯣꯟꯕꯒꯁꯦ ꯑꯣ ꯑꯩꯅ ꯂꯩꯗꯣꯔꯕꯅꯤꯅ ꯈꯔ ꯄꯩꯁꯥ ꯈꯔ ꯄꯤꯈ꯭ꯔꯦ ꯑꯗꯨ ꯑꯣꯏꯇꯔꯗꯤ ꯍꯌꯦꯡ ꯂꯥꯛꯂꯁꯨ ꯐꯤꯗꯨꯁꯨ ꯑꯗꯨꯝ ꯄꯨꯔꯛꯇꯕꯅꯤ ꯑꯔꯩꯕ ꯈꯔ ꯑꯗꯨꯝ ꯄꯨꯔꯛꯂꯒꯦꯀꯣ ꯑꯗꯨꯗꯤ

ꯑꯣ ꯌꯥꯏꯌꯦ ꯄꯨꯡ ꯍꯧꯖꯤꯛ ꯇꯥꯔꯥ ꯃꯥꯊꯣꯛ ꯕꯥꯥꯔꯣ ꯑꯗꯥꯏ ꯌꯧꯔꯛꯂꯁꯨ ꯑꯃ ꯑꯗꯥꯏ ꯌꯧꯔꯛꯂꯒꯦꯗ ꯑꯗꯨꯅ ꯐꯔꯦꯗꯀꯣ ꯆꯥꯛ ꯏꯁꯤꯡ ꯆꯥꯔꯒ ꯐꯔꯦ ꯄꯣꯠ ꯃꯌꯥꯝ ꯄꯨꯕꯗꯣ ꯆꯥꯛ ꯆꯥꯗ꯭ꯔꯗꯤ ꯄꯨ ꯉꯝꯂꯣꯏꯕꯀꯣ ꯑꯥ ꯍꯣꯏ

ꯑꯣ ꯑꯗꯨꯗꯤ ꯄꯦꯛ ꯇꯧꯔꯣꯀꯣ ꯑꯩ ꯍꯥꯏꯔꯤ ꯑꯣꯗꯔꯁꯤꯡꯗꯨ ꯇꯧꯒꯗꯧꯅꯤ ꯎꯝ ꯊꯝꯂꯒꯦ ꯑꯗꯨꯗꯤ